ꯍꯂꯣ ꯑꯣ ꯁꯤ ꯑꯩꯈꯣꯏꯒꯤ ꯀꯥꯔ ꯌꯣꯟꯐꯝ ꯁꯣ ꯔꯨꯝꯗꯣ ꯑꯣꯏꯕꯤꯔꯕ꯭ꯔ ꯑꯣ ꯑꯣ ꯀꯥꯔꯁꯤ ꯑꯥꯏ ꯇ꯭ꯋꯦꯟꯇꯤꯒꯨꯝꯕ ꯑꯝꯇ ꯄꯥꯝꯃꯦ ꯑꯣ ꯃꯆꯨꯁꯦ ꯑꯉꯥꯡꯕ ꯄꯥꯝꯃꯦ ꯎꯝ ꯏꯁꯥꯕꯨꯗꯤ ꯇꯣꯞꯇꯒꯤꯅꯦ ꯑꯗꯨ ꯂꯧꯕꯒꯤ ꯀꯩꯅꯣꯁꯤ ꯍꯥꯟꯅ ꯁꯨꯝ ꯌꯦꯡꯊꯣꯛꯑꯒ ꯑꯗꯨꯝ ꯇꯁꯦꯡꯅ ꯑꯩꯅ ꯑꯄꯥꯝꯕ ꯄꯣꯠꯄꯨ ꯐꯪꯉꯒꯗꯤ ꯑꯩꯅ ꯑꯗꯨꯝ ꯍꯧꯖꯤꯛ ꯑꯗꯨꯝ ꯄꯨꯈ꯭ꯔꯁꯨ ꯌꯥꯏꯌꯦ ꯑꯗꯨ ꯑꯩꯅ ꯍꯥꯏꯕ ꯃꯆꯨꯗꯨ ꯂꯩꯕ꯭ꯔꯥ ꯑꯗꯩ ꯀꯟꯗꯤꯁꯟ ꯀꯃꯥꯏ ꯇꯧꯔꯤꯒꯦ ꯈꯣꯠꯂꯤꯒꯦꯗꯨ ꯍꯥꯏꯐꯦꯠꯇꯪꯁꯨ ꯌꯦꯡꯅꯤꯡꯏ ꯑꯥꯎ ꯑꯣ ꯑꯗꯨꯒꯤ ꯑꯗꯨꯒꯤꯗꯣ ꯑꯃꯨꯛꯇꯪ ꯌꯦꯡꯅꯤꯡꯏ ꯗꯣ ꯑꯗꯨ ꯃꯁꯤ ꯑꯩꯈꯣꯏꯒꯤ ꯌꯦꯡꯕꯒꯤ ꯄꯨꯡꯁꯤ ꯀꯃꯥꯏ ꯀꯃꯥꯏ ꯇꯧꯕ ꯑꯗꯨꯝ ꯑꯩꯈꯣꯏꯅ ꯑꯗꯨꯝ ꯆꯪꯉꯒ ꯌꯦꯡꯕ ꯌꯥꯕꯒꯗ꯭ꯔ ꯅꯠꯇ꯭ꯔꯒ ꯀꯃꯥꯏꯅ ꯍꯥꯏꯕꯗꯤ ꯑꯗꯨ ꯑꯃꯇꯪ ꯍꯥꯏꯐꯦꯠꯇꯪ ꯑꯥ ꯎꯝ ꯎꯝ ꯎꯝ ꯑꯣ ꯑꯥꯏ ꯇ꯭ꯋꯦꯟꯇꯤꯗꯣ ꯔꯦꯗ ꯃꯆꯨꯗꯨꯃꯗꯤ ꯄꯥꯝꯃꯦ ꯑꯗꯨ ꯃꯥꯏꯁꯤ ꯃꯣꯗꯦꯜ ꯃꯣꯗꯦꯜꯒ ꯈꯥꯏꯗꯣꯛꯄ꯭ꯔ ꯃꯣꯗꯦꯜꯁꯤ ꯑꯅꯧꯕ ꯑꯔꯤꯕ ꯀꯥꯏꯅ ꯍꯥꯏꯅ ꯂꯩꯕ ꯈꯣꯠꯄ ꯌꯥꯎꯕ꯭ꯔ ꯀꯃꯥꯏ ꯇꯧꯒꯦ ꯎꯝ ꯎꯝ ꯎꯝ ꯎꯝ ꯎꯝ ꯎꯝ ꯎꯝ ꯎꯝ ꯑꯣ ꯑꯗꯣ ꯑꯧ ꯑꯗꯨꯅꯦ ꯑꯩꯅ ꯍꯥꯟꯅ ꯍꯪꯗꯣꯛꯏꯁꯦ ꯑꯩꯈꯣꯏꯒꯤ ꯑꯥꯏ ꯇ꯭ꯋꯦꯟꯇꯤ ꯑꯩꯈꯣꯏꯒꯤ ꯍꯥꯟꯅꯗꯤ ꯑꯩꯈꯣꯏꯒꯤ ꯄꯦꯇ꯭ꯔꯣꯜ ꯄꯦꯇ꯭ꯔꯣꯜꯅ ꯆꯠꯄ ꯑꯗꯒꯤ ꯗꯤꯖꯜꯅꯁꯨ ꯆꯠꯄ ꯀꯥꯏꯅ ꯁꯨꯝ ꯂꯩꯕ꯭ꯔꯥ ꯑꯗꯣ ꯑꯗꯨꯁꯨ ꯑꯝꯇ ꯍꯪꯒꯦ ꯍꯥꯏꯐꯦꯠꯇ ꯍꯪꯖꯔꯛꯏꯅꯤ ꯑꯣ ꯍꯣꯏ ꯍꯣꯏ ꯑꯗꯨꯅꯤ ꯗꯤꯖꯜꯅ ꯑ ꯎꯝ ꯑꯦ ꯑꯗꯨ ꯃꯃꯜꯒꯨꯝꯕꯗꯤ ꯀꯃꯥꯏ ꯇꯧꯕ ꯑꯥꯏ ꯇ꯭ꯋꯦꯟꯇꯤꯅ ꯑꯥꯏ ꯇ꯭ꯋꯦꯟꯇꯤ ꯗꯤꯖꯟꯒꯤꯗꯨꯅ ꯀꯃꯥꯏ ꯇꯧꯕ ꯑꯥꯏꯇꯦꯟꯗꯅ ꯀꯃꯥꯏ ꯇꯧꯕ ꯃꯃꯟꯗꯨ ꯍꯥꯏꯐꯦꯠ ꯑꯩꯒꯤ ꯎꯝ ꯎꯝ ꯎꯝ ꯑꯣ ꯑꯗꯨ ꯍꯣꯏ ꯍꯣꯏ ꯑꯗꯣ ꯀꯩꯅꯣꯝꯇꯪꯒ ꯍꯪꯖꯒꯦ ꯑꯩꯈꯣꯏꯒꯤ ꯒꯥꯔꯤꯒꯤ ꯃꯔꯝꯗꯗꯤ ꯑꯩꯗꯤ ꯌꯥꯝ ꯀꯟꯅꯗꯤ ꯈꯪꯗꯕꯗꯤ ꯑꯣꯏꯗꯦ ꯑꯗꯨꯕꯨ ꯑꯩꯈꯣꯏꯒꯤ ꯃꯁꯤꯗꯩꯗ ꯑꯩꯈꯣꯏꯒꯤ ꯀꯩ ꯀꯩꯅꯣ ꯃꯣꯏꯒꯤ ꯀꯩꯀꯩ ꯑꯩꯈꯣꯏꯒꯤ ꯑꯥꯏ ꯑꯦꯟ ꯗꯤ ꯅꯞꯄ ꯅꯞꯇꯕ ꯍꯥꯏꯕꯅꯆꯤꯡꯕ ꯃꯣꯏ ꯑꯗꯨꯝ ꯄꯨꯔꯥ ꯀꯝꯄ꯭ꯂꯤꯠ ꯑꯛꯗꯨꯝ ꯂꯥꯑꯗꯕ꯭ꯔꯥ

ꯎꯝ ꯑ ꯑꯣ ꯎꯝ ꯑꯧ ꯑꯣ ꯑꯧ ꯎꯝ ꯑꯣ ꯏꯟꯁꯨꯔꯦꯟꯁꯀꯤ ꯁꯤꯁꯇꯦꯝ ꯑꯃꯁꯨ ꯂꯩꯌꯦꯕ ꯑꯣ ꯏꯟꯁꯨꯔꯦꯟꯁꯁꯤꯅ ꯀꯃꯥꯏ ꯇꯧꯕ ꯃꯔꯝꯗꯣ ꯍꯥꯏꯐꯦꯠꯇ ꯍꯥꯏꯕꯤꯌꯨꯕ ꯑꯣ ꯑꯣ

ꯎꯝ ꯎꯝ ꯎꯝ ꯑ ꯎꯝ ꯑꯗꯨꯒ ꯉꯁꯤ ꯑꯩꯈꯣꯏꯒꯤ ꯍꯣꯏ ꯍꯣꯏ ꯑꯗꯨꯒ ꯂꯣꯟꯒꯤ ꯁꯤꯁꯇꯦꯝꯗꯤ ꯀꯃꯥꯏ ꯇꯧꯒꯦ ꯂꯣꯟ ꯁꯤꯁꯇꯦꯝꯗꯤ ꯂꯩꯕꯤꯕ꯭ꯔꯥ ꯂꯣꯟ ꯑꯣꯏꯅ ꯂꯧꯔꯒ ꯑꯗꯨꯝ ꯑ ꯂꯣꯟꯒꯤ ꯁꯤꯁꯇꯦꯝꯗꯤ ꯀꯃꯥꯏ ꯇꯧꯕꯅꯣ ꯍꯥꯏꯐꯦꯠꯇꯪ ꯍꯥꯏꯕꯤꯌꯨꯅꯦ ꯎꯝ ꯑ ꯎꯝ ꯑꯣ ꯑꯗꯨ ꯑꯍꯥꯟꯕꯗ ꯑꯩꯅ ꯍꯪꯖꯅꯤꯡꯉꯤꯅ ꯂꯣꯟꯒꯤ ꯁꯤꯁꯇꯦꯝꯁꯤ ꯍꯥꯏꯐꯦꯠꯇꯤ ꯍꯥꯏꯕꯤꯔꯦ ꯑꯗꯨꯕꯨ ꯂꯣꯟꯒꯤ ꯁꯤꯁꯇꯦꯝꯁꯤ ꯍꯥꯏꯐꯦꯠꯇꯪ ꯈꯪꯉꯝꯕꯗꯤ ꯌꯥꯏꯌꯦꯅ ꯈꯜꯂꯤ ꯑꯗꯨꯕꯨ ꯀꯩꯅꯣꯁꯦ ꯑꯩꯈꯣꯏꯒꯤ ꯆꯪꯒꯗꯕ ꯀꯔꯤ ꯀꯔꯤ ꯍꯥꯏꯐꯦꯠꯇꯪ ꯍꯥꯏꯕꯤꯔꯛꯑꯒ ꯑꯗꯨꯒꯤ ꯃꯔꯝꯗ ꯍꯥꯏꯐꯦꯠꯇꯪ ꯈꯪꯅꯤꯡꯕ ꯑꯗꯨꯒ ꯑꯩ ꯂꯥꯛꯑꯒꯁꯨ ꯋꯥꯔꯤ ꯁꯥꯟꯅꯔꯁꯨ ꯌꯥꯏꯗꯅ ꯍꯥꯏꯐꯦꯠꯇꯪ ꯍꯥꯏꯕꯤꯔꯛꯎꯕ ꯍꯣꯏ ꯍꯣꯏ ꯎꯝ ꯑ ꯑ ꯎꯝ ꯎꯝ ꯑꯧ ꯎꯝ ꯎꯝ ꯎꯝ ꯎꯝ ꯑꯣ ꯑꯗꯨꯒ ꯑꯩꯈꯣꯏꯒꯤ ꯒꯥꯔꯤ ꯃꯆꯥꯒꯤ ꯃꯔꯝ ꯒꯥꯔꯤ ꯃꯆꯥꯒꯤꯁꯨ ꯑꯗꯨ ꯂꯩꯕꯤꯕ꯭ꯔ ꯑꯣ ꯎꯝ ꯎꯝ ꯎꯝ ꯎꯝ ꯎꯝ ꯎꯝ ꯍꯣꯏ ꯍꯣꯏ ꯑꯗꯣ ꯂꯤꯁꯤꯡ ꯀꯨꯟ ꯄꯤꯔꯒ ꯂꯧꯔꯒ ꯑꯩꯈꯣꯏ ꯃꯔꯛꯇ ꯍꯥꯏꯗꯤ ꯊꯥ ꯊꯥꯒꯤ ꯍꯨꯟꯕꯒꯤ

ꯎꯝ ꯍꯣꯏ ꯍꯣꯏ ꯎꯝ ꯑꯣ ꯑꯣ ꯑꯣ ꯍꯣꯏ ꯆꯍꯤ ꯑꯍꯨꯝꯁꯤꯒꯤ ꯃꯅꯨꯡꯁꯤꯗ ꯑꯩꯅ ꯂꯣꯟꯁꯤ ꯒꯥꯔꯤ ꯃꯆꯥꯁꯤꯒꯤ ꯂꯣꯟꯁꯤ ꯂꯧꯔꯅꯤ ꯂꯤꯁꯤꯡ ꯀꯨꯟ ꯄꯤꯔꯅꯤ ꯂꯤꯁꯤꯡ ꯀꯨꯟ ꯄꯤꯔꯒ ꯊꯥ ꯊꯥꯒꯤ ꯂꯤꯁꯤꯡ ꯑꯍꯨꯝ ꯑꯍꯨꯝ ꯆꯃꯉꯥ ꯁꯨꯃꯥꯏꯅ ꯁꯤꯡꯒꯗꯣꯏꯅꯦꯕ ꯅꯠꯇ꯭ꯔꯥ ꯍꯥꯏꯗꯤ ꯃꯥꯒꯤ ꯁꯦꯟ ꯊꯝꯕꯩ ꯃꯇꯨꯡꯏꯜꯂꯦꯕ ꯍꯣꯏ ꯍꯣꯏ ꯎꯝ ꯎꯝ ꯎꯝ ꯑꯗꯒꯤ ꯑꯩꯈꯣꯏ ꯑꯩꯅ ꯍꯥꯏꯖꯔꯤꯅ ꯑꯩꯈꯣꯏꯒꯤ ꯀꯩꯅꯣꯁꯦ ꯗꯤꯄꯣꯖꯤꯠ ꯌꯥꯝꯕ ꯍꯥꯏ ꯇꯥꯔꯦꯅꯦꯀꯣ ꯒꯥꯔꯤ ꯃꯆꯥ ꯑꯃ ꯂꯧ ꯃꯇꯝꯗꯗꯤ ꯗꯤꯄꯣꯖꯤꯠꯁꯦ ꯐꯤꯞꯇꯤꯒꯨꯝꯕ ꯐꯤꯞꯇꯤꯒꯨꯝꯕ ꯊꯝꯃꯒꯗꯤ ꯀꯌꯥꯃꯨꯛꯇꯤ ꯍꯨꯜꯂꯛꯀꯗꯒꯦ ꯑꯧ ꯍꯥꯏꯗꯤ ꯎꯝ ꯑꯩꯈꯣꯏꯒꯤ ꯌꯥꯝꯅ ꯂꯩꯔꯤ ꯃꯇꯤꯛ ꯌꯥꯝꯅ ꯌꯥꯝꯅ ꯊꯝꯃꯤ ꯃꯇꯤꯛ ꯗꯤꯄꯣꯖꯤꯠꯁꯦ ꯊꯥꯒꯤ ꯄꯤꯛꯅ ꯍꯨꯜꯂꯦꯕꯀꯣ ꯑꯣ ꯑꯗꯨꯗꯁꯨ ꯑꯗꯨꯝ ꯍꯧꯖꯤꯛꯀꯤ ꯒꯥꯔꯤꯁꯤꯡꯁꯤ ꯑꯗꯨꯝ ꯑꯄꯥꯝꯕ ꯑꯗꯨꯝ ꯑꯄꯥꯝꯕ ꯑꯗꯨꯝ ꯂꯩꯀꯣ ꯂꯩꯀꯣ ꯍꯧꯖꯤꯛ ꯀꯥꯟꯒꯤꯁꯦ ꯑꯅꯧ ꯑꯅꯧꯕ ꯂꯥꯛꯏꯕ ꯁꯤꯛꯁ ꯖꯤ ꯀꯥꯏꯅ ꯂꯥꯛꯏꯕ ꯑꯦꯛꯁꯇꯤꯚꯥꯗꯁꯨ ꯑꯧ ꯑ ꯑꯗꯨꯅꯦ ꯑꯩꯅ ꯑꯣ ꯐꯔꯦ ꯐꯔꯦ ꯐꯔꯦ